ꯍꯦꯜ ꯀ꯭ꯌꯔꯒꯤ ꯑꯄꯨꯟꯕꯒꯤ ꯐꯤꯕꯝ ꯃꯅꯤꯄꯨꯔꯒꯤ ꯑꯣꯏꯅ ꯄꯨꯟꯅ ꯍꯥꯏꯔꯒꯗꯤ ꯌꯥꯝ ꯐꯩꯌꯦꯁꯨ ꯍꯥꯏꯖꯅꯤꯡꯗꯦ ꯌꯥꯝ ꯐꯠꯇꯦꯁꯨ ꯍꯥꯏꯖꯅꯤꯡꯗꯦ ꯃꯌꯥꯏ ꯑꯣꯏꯔꯞꯅ ꯂꯩ ꯏꯝꯐꯥꯜ ꯑꯦꯔꯤꯌꯥꯗ ꯂꯩꯕ ꯍꯦꯜ ꯍꯦꯜ ꯀ꯭ꯌꯔꯁꯤꯡꯗꯤ ꯑꯗꯨꯝ ꯑꯩꯈꯣꯏꯒꯤ ꯗꯣꯛꯇꯔ ꯂꯩ ꯅꯔꯁ ꯂꯩ ꯃꯇꯤꯛ ꯆꯥꯅ ꯑꯗꯨꯝ ꯂꯥꯏꯌꯦꯡꯕ ꯌꯥꯏ ꯑꯗꯨꯕꯨ ꯑꯊꯥꯞ ꯑꯊꯥꯞꯄꯗ ꯂꯩꯕ ꯍꯦꯜ ꯀ꯭ꯌꯔ ꯁꯦꯟꯇꯠꯁꯤꯡꯗꯤ ꯑꯩꯈꯣꯏꯒꯤ ꯈꯤꯇꯪ ꯏꯝꯐꯥꯜꯒ ꯌꯦꯡꯅꯕꯗ ꯈꯤꯇꯪ ꯃꯅꯤꯡ ꯍꯟꯕ ꯊꯦꯡꯅꯖꯩ ꯑꯗꯨꯒ ꯑꯩꯒꯤ ꯂꯩꯀꯥꯏꯗ ꯂꯩꯕ ꯍꯣꯁꯄꯤꯇꯥꯜꯁꯤꯡ ꯑꯃꯁꯨꯡ ꯀ꯭ꯂꯤꯅꯤꯛꯁꯤꯡꯗ ꯑꯩꯍꯥꯛꯅ ꯃꯇꯦꯡ ꯂꯧꯒꯦ ꯅꯠꯇ꯭ꯔꯒ ꯑꯩꯅ ꯆꯪꯒꯦ ꯍꯥꯏꯔꯒꯗꯤ ꯍꯣꯁꯄꯤꯇꯥꯜꯗꯨꯗ ꯆꯪꯉꯒ ꯑꯩꯅ ꯂꯨꯄꯥ ꯇꯔꯥ ꯄꯤꯕ ꯇꯤꯀꯦꯠ ꯑꯃ ꯀꯛꯄ ꯇꯥꯔꯦ ꯑꯗꯨꯃ ꯀꯛꯆꯔꯒ ꯑꯩꯅ ꯍꯣꯁꯄꯤꯇꯥꯜꯗꯨꯒꯤ ꯃꯇꯦꯡ ꯂꯧꯖꯕ ꯌꯥꯒꯅꯤ